ꯌꯨꯝꯗ ꯃꯔꯤ ꯆꯠꯄ ꯄꯥꯝꯕꯤꯁꯤꯡꯗ ꯃꯅꯤ ꯄ꯭ꯂꯥꯟꯒ ꯒ꯭ꯔꯦꯞꯁꯀ ꯊꯥꯏꯕꯀꯣ ꯃꯅꯤ ꯄ꯭ꯂꯥꯟꯡꯁꯦ ꯑꯩꯅ ꯀꯩ ꯊꯥꯔꯤꯕꯅꯣ ꯍꯥꯏꯕꯀꯥꯟꯗ ꯃꯅꯤ ꯄ꯭ꯂꯥꯟꯁꯤꯗꯤ ꯃꯇꯝ ꯈꯨꯗꯤꯡꯃꯛꯇ ꯃꯥꯗꯤ ꯁꯤꯖꯟ ꯂꯩꯇꯦꯕ ꯐ꯭ꯂꯥꯋꯔꯕꯨꯗꯤ ꯁꯥꯠꯇꯦꯕꯀꯣ ꯑꯦꯚꯔꯒ꯭ꯔꯤꯟ ꯑꯗꯨꯝ ꯑꯣꯏꯔꯒ ꯂꯩꯔꯦ ꯑꯁꯪꯕ ꯍꯥꯏꯕꯁꯤꯗꯤ ꯑꯩꯈꯣꯏꯅ ꯑꯗꯨꯝ ꯃꯤꯠꯀꯤꯗꯃꯛꯇꯗꯤ ꯌꯥꯝꯅ ꯀꯥꯟꯅꯔꯦ ꯑꯗꯨꯗꯩ ꯃꯥꯗꯤ ꯑꯗꯨꯝ ꯃꯅꯥꯁꯨ ꯌꯥꯝ ꯌꯥꯝ ꯌꯥꯝ ꯄꯥꯛꯅ ꯄꯥꯛꯅ ꯍꯥꯏꯗꯤ ꯑꯗꯨꯝ ꯃꯥꯗꯤ ꯐꯦꯟꯁꯤꯡꯗ ꯑꯣꯏꯔꯣ ꯀꯔꯤꯗ ꯑꯣꯏꯔꯣ ꯑꯗꯨꯝ ꯆꯠꯂ ꯆꯠꯂꯒ ꯑꯩꯈꯣꯏꯅ ꯌꯥꯝꯅ ꯁꯦꯕꯥꯁꯨ ꯆꯪꯗꯦꯕꯀꯣ ꯑꯗꯨꯝ ꯃꯥꯗꯤ ꯒ꯭ꯔꯤꯟ ꯑꯣꯏꯔꯒꯁꯨ ꯂꯩꯕꯀꯣ ꯑꯗꯨꯅ ꯑꯩꯅ ꯃꯅꯤ ꯄ꯭ꯂꯥꯟꯁꯦ ꯊꯥꯕꯅꯤ ꯑꯗꯨꯒ ꯒ꯭ꯔꯦꯞꯁꯤꯁꯨ ꯌꯥꯝꯅ ꯑꯩꯈꯣꯏꯗꯁꯨ ꯒ꯭ꯔꯦꯞ ꯍꯥꯏꯁꯤꯗꯤ ꯑꯗꯨꯝ ꯃꯔꯤꯁꯨ ꯆꯠꯂꯦ ꯃꯥꯗꯤ ꯑꯗꯨꯒ ꯃꯔꯤ ꯆꯠꯄꯗ ꯅꯠꯇꯅ ꯃꯥꯗꯤ ꯃꯅꯥꯁꯤꯡꯁꯨ ꯌꯥꯝꯅ ꯑꯗꯨꯝ ꯒ꯭ꯔꯤꯟ ꯑꯣꯏꯔꯅꯤ ꯒ꯭ꯔꯤꯟ ꯑꯣꯏꯕ ꯃꯇꯝꯗꯗꯗꯩ ꯃꯍꯩ ꯄꯥꯜꯂꯛꯑꯅꯤ ꯃꯍꯩ ꯍꯥꯏꯁꯤꯕꯨ ꯄꯥꯜꯂꯗꯤ ꯒ꯭ꯔꯦꯞ ꯍꯥꯏꯁꯤꯗꯤ ꯑꯩꯈꯣꯏꯅ ꯆꯥꯕꯗꯁꯨ ꯌꯥꯝꯅ ꯀꯥꯟꯅꯔꯦ ꯂꯩꯔꯨꯕ ꯍꯥꯏꯕ ꯄꯣꯠꯇꯨꯗꯤ ꯍꯥꯔꯥ ꯅꯨꯡꯂꯥ ꯍꯥꯞꯄꯅꯤ ꯑꯗꯨ ꯍꯥꯞꯄꯔꯣꯏ ꯌꯨꯝꯗ ꯊꯥꯖꯕ ꯍꯥꯏꯕꯗꯤ ꯑꯣꯔꯒꯥꯅꯤꯛ ꯑꯣꯏꯅ ꯑꯗꯨꯝ ꯑꯩꯈꯣꯏꯅ ꯍꯥꯔ ꯌꯨꯝꯗ ꯁꯦꯝꯖꯕ ꯍꯥꯔ ꯃꯌꯥꯝ ꯑꯃ ꯍꯥꯞꯄꯒ ꯊꯥꯔꯒ ꯃꯍꯩ ꯌꯥꯜꯂꯛꯑꯒ ꯑꯩꯈꯣꯏꯅ ꯃꯨꯜꯂꯛꯄ ꯃꯇꯝꯗ ꯍꯥꯏꯕꯗꯤ ꯆꯥꯕꯗꯁꯨ ꯌꯥꯝꯅ ꯀꯥꯟꯅꯔꯦ ꯍꯥꯏꯕꯗꯤ ꯑꯪꯒꯨꯔꯁꯤꯗꯤ ꯃꯤꯠꯇꯁꯨ ꯌꯥꯝꯅ ꯀꯥꯟꯅꯔꯦ ꯑꯩꯈꯣꯏꯅ ꯆꯥꯕ ꯃꯇꯝꯗ ꯑꯗꯨꯒꯤ ꯑꯩꯅ ꯑꯁꯨꯝ ꯌꯨꯝꯗ ꯃꯔꯤ ꯆꯠꯄꯗ ꯑꯗꯨꯝ ꯃꯅꯤ ꯄ꯭ꯂꯥꯟꯒ ꯒ꯭ꯔꯦꯞꯀꯁꯦ ꯑꯗꯨꯝ ꯄꯥꯝꯅ ꯊꯥꯕꯅꯦ